ꯑꯩꯅ ꯁꯥꯟꯅꯕ ꯄꯥꯝꯕꯁꯦ ꯊꯥꯡ ꯇꯥꯁꯦ ꯌꯥꯝ ꯄꯥꯝꯖꯩꯌꯦ ꯑꯗꯨꯒ ꯑꯩꯅ ꯊꯥꯡ ꯇꯥ ꯄꯥꯝꯃꯤꯕꯒꯤ ꯃꯔꯝꯁꯦ ꯊꯥꯡ ꯇꯥꯁꯦ ꯍꯩꯖꯤꯟꯕꯗ ꯑꯗꯨꯛꯀꯤ ꯃꯇꯤꯛ ꯀꯥꯟꯅꯕ ꯄꯣꯠ ꯑꯣꯏꯌꯦ ꯃꯔꯝꯗꯤ ꯑꯩꯒꯤ ꯊꯥꯏꯅꯒꯤ ꯏꯄꯥ ꯏꯄꯨ ꯍꯥꯛꯇꯛꯇ ꯅꯤꯡꯊꯧ ꯄꯥꯜꯂꯤꯉꯩ ꯃꯇꯝꯗꯒꯤ ꯆꯠꯅꯔꯛꯄ ꯃꯁꯥꯟꯅ ꯑꯣꯏꯕꯅꯤꯅ ꯑꯩꯅ ꯍꯩꯖꯤꯟꯕꯗ ꯑꯗꯨꯛꯀꯤ ꯃꯇꯤꯛ ꯀꯥꯟꯅꯕ ꯊꯥꯏꯅꯉꯩꯗꯒꯤ ꯂꯩꯔꯛꯑꯕ ꯃꯇꯝꯒꯤ ꯆꯠꯅꯕꯤꯗꯣ ꯌꯣꯛꯈꯠꯄ ꯑꯃ ꯑꯣꯏꯅ ꯌꯥꯝ ꯄꯥꯝꯃꯦ ꯍꯧꯖꯤꯛꯀꯤ ꯃꯇꯝꯗꯗꯤ ꯊꯥꯡ ꯇꯥꯁꯦ ꯁ꯭ꯀꯨꯜꯗ ꯁꯞꯖꯦꯛ ꯑꯃ ꯑꯣꯏꯅ ꯂꯣꯏꯅ ꯍꯥꯞꯅꯔꯦ ꯑꯗꯨꯒꯤ ꯃꯊꯛꯇ ꯑꯇꯣꯞꯄ ꯑꯥꯎꯠꯁꯥꯏꯠ ꯀꯟꯇ꯭ꯔꯤꯅꯁꯨ ꯑꯩꯈꯣꯏꯒꯤ ꯃꯩꯇꯩꯒꯤ ꯆꯠꯅꯔꯛꯄ ꯑꯣꯏꯕ ꯏꯄꯥ ꯏꯄꯨꯒꯤ ꯆꯠꯅꯔꯛꯄ ꯑꯣꯏꯕ ꯊꯥꯡ ꯇꯥꯁꯦ ꯑꯥꯎꯠꯁꯥꯏꯠꯇꯁꯨ ꯑꯗꯨꯛꯀꯤ ꯃꯇꯤꯛ ꯌꯥꯝ ꯄꯥꯝꯅ ꯁꯥꯟꯅꯔꯤ ꯑꯗꯨꯒ ꯊꯥꯡ ꯖꯒꯣꯏ ꯑꯗꯨꯒ ꯆꯨꯡꯒꯣꯏ ꯇꯥ ꯑꯗꯨꯒꯨꯝꯕꯒꯤ ꯃꯇꯥꯡꯗꯁꯨ ꯌꯥꯝꯅ ꯐꯖꯅ ꯃꯤꯅ ꯑꯗꯨꯛꯀꯤ ꯃꯇꯤꯛ ꯈꯪꯅꯕ ꯑꯣꯏꯔꯦ ꯊꯥꯡ ꯇꯥꯁꯦ ꯑꯗꯨꯅ ꯑꯗꯨꯛꯀꯤ ꯃꯇꯤꯛ ꯄꯥꯝꯖꯩꯌꯦ ꯑꯗꯨꯒ ꯊꯥꯡ ꯇꯥꯁꯦ ꯑꯩ ꯁꯥꯟꯅꯕꯁꯨ ꯑꯗꯨꯛꯀꯤ ꯃꯇꯤꯛ ꯌꯥꯝ ꯄꯥꯝꯖꯩꯌꯦ